ꯑꯩꯅ ꯑꯩꯒꯤ ꯄꯨꯟꯁꯤꯗ ꯊꯦꯡꯅꯔꯛꯈꯤꯕ ꯅꯨꯡꯉꯥꯏꯕꯁꯤꯡꯒꯤ ꯃꯔꯛꯇ ꯍꯥꯏꯕ ꯇꯥꯔꯒꯗꯤ ꯑꯩꯅ ꯆꯍꯤ ꯀꯨꯟ ꯁꯨꯔꯛꯄ ꯃꯇꯝꯗ ꯑꯩꯒꯤ ꯕꯥꯔꯗꯦ ꯄꯥꯔꯇꯤ ꯁꯦꯂꯦꯕ꯭ꯔꯦꯁꯟ ꯑꯃꯈꯛ ꯇꯧꯈꯤ ꯅꯨꯃꯤꯠꯇꯨꯗ ꯑꯩꯉꯣꯟꯗ ꯐꯥꯎꯈꯤꯕ ꯕꯥꯔꯗꯦꯗꯨꯒꯤ ꯅꯨꯡꯉꯥꯏꯕꯗꯣ ꯑꯩ ꯄꯨꯟꯁꯤꯗ ꯑꯃꯨꯛ ꯍꯜꯂꯛꯀꯅꯤ ꯍꯥꯏꯕ ꯑꯩ ꯊꯥꯖꯗꯦ ꯑꯗꯨꯛꯀꯤ ꯃꯇꯤꯛ ꯅꯨꯡꯉꯥꯏ ꯑꯗꯨꯕꯨ ꯃꯇꯝꯗꯨꯗ ꯑꯩꯒꯤ ꯄꯥꯔꯇꯤ ꯅꯨꯃꯤꯠꯇꯨꯗ ꯑꯩꯒꯤ ꯏꯃꯥꯅ ꯑꯩꯒꯤ ꯕꯕꯥꯅ ꯑꯩꯒꯤ ꯕꯥꯔꯗꯦꯒꯤꯗꯃꯛꯇ ꯑꯩ ꯗ꯭ꯔꯦꯁ ꯐꯖꯕ ꯂꯩꯕꯤꯈꯤ ꯑꯗꯒꯤ ꯑꯩꯒꯤ ꯀꯦꯛ ꯁꯤꯡꯕꯤꯈꯤ ꯑꯗꯒꯤ ꯑꯩꯅ ꯄꯥꯝꯕ ꯀꯦꯛ ꯃꯆꯨ ꯄꯤꯡꯛꯀ ꯍ꯭ꯋꯥꯏꯠꯀ ꯂꯥꯡꯕ ꯄꯥꯝꯃꯦ ꯍꯥꯏꯕꯒꯤ ꯃꯃꯥꯒ ꯕꯕꯥꯒꯅ ꯑꯗꯨꯃꯥꯏꯅ ꯇꯧꯕ ꯀꯦꯛ ꯐꯖꯕ ꯑꯃꯁꯨ ꯑꯩꯒꯤꯗꯃꯛꯇ ꯏꯁꯄꯤꯁꯦꯜ ꯑꯣꯏꯅ ꯁꯤꯡꯕꯤꯈꯤ ꯑꯗꯨꯒ ꯅꯨꯃꯤꯠꯇꯨꯗ ꯑꯩꯒꯤ ꯕꯕꯥꯅ ꯑꯩꯉꯣꯟꯗ ꯑꯩꯒꯤꯗꯃꯛꯇꯅꯦ ꯍꯥꯏꯅ ꯌꯥꯝꯅ ꯑꯩꯒꯤ ꯄꯨꯟꯁꯤ ꯀꯥꯎꯕ ꯉꯝꯃꯔꯣꯏꯗꯕ ꯑꯩꯒꯤ ꯋꯤꯁ ꯑꯃꯈꯛꯁꯨ ꯑꯩ ꯄꯤꯕꯤꯈꯤ ꯑꯗꯨꯒ ꯅꯨꯃꯤꯠꯇꯨꯗ ꯑꯩꯒꯤ ꯏꯃꯥꯟꯅꯕꯤ ꯂꯨꯅ ꯇꯤꯟꯅꯖꯕ ꯏꯃꯥꯟꯅꯕꯤ ꯏꯃꯥꯟꯅꯕ ꯀꯌꯥ ꯑꯃꯔꯣꯝ ꯑꯃꯁꯨ ꯑꯩꯅ ꯏꯟꯚꯥꯏꯠ ꯇꯧꯗꯨꯅ ꯃꯈꯣꯏꯁꯨ ꯑꯩꯒꯤ ꯕꯥꯔꯗꯦ ꯄꯥꯔꯇꯤ ꯁꯦꯂꯦꯕ꯭ꯔꯦꯁꯟꯗꯨꯗ ꯅꯨꯡꯉꯥꯏꯕ ꯐꯣꯡꯗꯣꯛꯃꯤꯟꯅꯕꯗ ꯁꯔꯨꯛ ꯌꯥꯕ ꯂꯥꯛꯈꯤ ꯑꯗꯨꯒ ꯏꯃꯥꯟꯅꯕꯤ ꯂꯥꯛꯄ ꯃꯌꯥꯝ ꯃꯔꯛꯇꯨꯗꯒꯤ ꯑꯩꯒꯤ ꯈ꯭ꯋꯥꯏꯗꯒꯤ ꯕꯦꯁ ꯐ꯭ꯔꯦꯟ ꯑꯣꯏꯖꯕ ꯏꯃꯥꯟꯅꯕꯤ ꯑꯅꯤꯁꯨ ꯌꯥꯎꯔꯛꯈꯤ ꯃꯈꯣꯏꯁꯤꯡꯗꯨꯅ ꯄꯤꯔꯛꯈꯤꯕ ꯒꯤꯐ ꯑꯗꯨꯛꯀꯤ ꯃꯇꯤꯛ ꯃꯦꯃꯣꯔꯤ ꯑꯣꯏ ꯑꯗꯨꯛꯀꯤ ꯃꯇꯤꯛ ꯅꯨꯡꯁꯤ ꯍꯧꯖꯤꯛ ꯐꯥꯎꯕ ꯑꯩ ꯑꯗꯨꯝ ꯅꯨꯃꯤꯠꯇꯨꯗ ꯃꯣꯏꯅ ꯄꯤꯔꯛꯈꯤꯕ ꯑꯩꯒꯤ ꯒꯤꯐꯇꯣ ꯍꯧꯖꯤꯛ ꯆꯍꯤ ꯀꯨꯟꯒꯤ ꯃꯇꯝꯗ ꯕꯥꯔꯗꯦ ꯇꯧꯈꯤꯕꯅꯤ ꯆꯍꯤ ꯀꯨꯟꯁꯨꯕ ꯃꯇꯝꯗ ꯄꯤꯔꯛꯈꯤꯕꯅꯤ ꯒꯤꯐꯇꯨ ꯍꯧꯖꯤꯛ ꯑꯩ ꯏꯁꯥ ꯆꯍꯤ ꯅꯤꯐꯨꯒ ꯇꯔꯨꯛ ꯁꯨꯔꯦ ꯑꯗꯨꯕꯨ ꯅꯤꯐꯨ ꯇꯔꯨꯛ ꯁꯨꯔ ꯐꯥꯎꯕ ꯑꯩꯅ ꯃꯇꯝꯗꯨꯗ ꯄꯤꯔꯛꯈꯤꯕ ꯒꯤꯐꯇꯣ ꯍꯧꯖꯤꯛ ꯐꯥꯎꯕ ꯑꯩꯒꯤ ꯎꯄꯨꯗ ꯑꯩꯒꯤ ꯃꯦꯃꯣꯔꯤ ꯑꯣꯏꯅ ꯂꯦꯡꯗꯅ ꯍꯥꯞꯄꯒ ꯊꯝꯖꯤꯜꯂꯤ ꯍꯥꯏꯕꯗꯤ ꯑꯗꯨꯛꯀꯤ ꯃꯇꯤꯛ ꯑꯩꯉꯣꯟꯗ ꯅꯨꯡꯁꯤꯈꯤꯕꯒꯤꯅꯤꯀꯣ ꯑꯇꯣꯞꯄ ꯏꯃꯥꯟꯅꯕꯤ ꯏꯃꯥꯟꯅꯕꯁꯤꯡꯁꯤꯅ ꯄꯤꯔꯛꯄ ꯒꯤꯐꯁꯨ ꯂꯣꯏꯃꯛ ꯅꯨꯡꯁꯤ ꯅꯨꯡꯁꯤꯗꯦ ꯍꯥꯏꯕꯗꯤ ꯅꯠꯇꯦ ꯑꯗꯨꯕꯨ ꯃꯈꯣꯏ ꯑꯅꯤꯗꯤ ꯑꯩꯒꯤ ꯈ꯭ꯋꯥꯏꯗꯒꯤ ꯕꯦꯁ ꯐ꯭ꯔꯦꯟ ꯑꯣꯏꯕꯒꯤ ꯃꯣꯏꯅ ꯄꯤꯔꯛꯈꯤꯕ ꯄꯣꯠꯇꯣ ꯉꯁꯤ ꯐꯥꯎꯕ ꯑꯩꯒꯤ ꯎꯄꯨꯗ ꯂꯦꯡꯗꯅ ꯂꯩꯔꯤ ꯑꯗꯒꯤ ꯅꯨꯃꯤꯠꯇꯨꯗ ꯀꯦꯛ ꯀꯛꯃꯤꯟꯅꯔꯦ ꯀꯦꯛꯃꯤꯟꯅꯔꯒ ꯀꯦꯛꯁꯤꯡꯗꯣ ꯑꯩꯒꯤ ꯃꯥꯏꯗ ꯇꯩꯁꯤꯟꯕ ꯈꯣꯠꯁꯤꯟꯕ ꯃꯣꯏ ꯃꯌꯥꯝꯅ ꯑꯩꯕꯨ ꯑꯗꯨꯃꯥꯏꯅ ꯇꯧꯕꯤꯈꯤ ꯑꯗꯒꯤ ꯀꯦꯛ ꯀꯛꯄ ꯂꯣꯏꯔꯒ ꯄꯨꯟꯅ ꯑꯩꯈꯣꯏ ꯃꯌꯥꯝ ꯆꯥꯛ ꯆꯥꯃꯤꯟꯅꯩ ꯑꯩꯈꯣꯏ ꯃꯥꯒ ꯕꯕꯥꯒꯅ ꯑꯩꯒꯤ ꯕꯥꯔꯗꯦ ꯄꯥꯔꯇꯤꯒꯤꯗꯨꯒꯤꯗꯃꯛꯇ ꯑꯦꯟꯁꯥꯡ ꯃꯊꯦꯜ ꯃꯊꯦꯜ ꯃꯌꯥꯝ ꯑꯃ ꯍꯥꯎꯅ ꯊꯣꯡꯕꯤꯈꯤ ꯏꯃꯥꯟꯅꯕꯤ ꯏꯃꯥꯟꯅꯕꯁꯤꯡ ꯃꯌꯥꯝꯗꯨꯒ ꯑꯩꯒ ꯌꯥꯝꯊꯤꯅ ꯍꯥꯎꯅ ꯆꯥꯛꯇꯣ ꯆꯥꯃꯤꯟꯅꯈꯤ ꯑꯦꯟꯁꯥꯡꯗꯣ ꯆꯤꯛꯀꯟ ꯊꯣꯡꯕ ꯌꯥꯎꯋꯤ ꯑꯗꯒꯤ ꯏꯔꯣꯟꯕ ꯌꯥꯎꯋꯤ ꯑꯗꯒꯤ ꯆꯝꯐꯨꯠ ꯌꯥꯎꯋꯤ ꯉꯥ ꯊꯣꯡꯕꯒꯤ ꯃꯊꯦꯜ ꯃꯌꯥꯝ ꯑꯃꯁꯨ ꯇꯧꯔꯒ ꯃꯊꯦꯜ ꯃꯌꯥꯝ ꯇꯧꯔꯒ ꯌꯥꯝ ꯍꯥꯎꯅ ꯃꯃꯥꯒ ꯕꯕꯥꯒꯅ ꯃꯊꯦꯜꯁꯤꯡꯗꯣ ꯁꯦꯝꯕꯤꯒꯤ ꯑꯗꯨꯒ ꯏꯃꯥꯟꯅꯕꯤ ꯏꯃꯥꯟꯅꯕꯁꯤꯡꯗꯨꯒ ꯌꯥꯝ ꯍꯥꯎꯅ ꯆꯥꯃꯤꯟꯅꯈꯤ ꯑꯗꯨꯛꯀꯤ ꯃꯇꯤꯛ ꯍꯥꯎꯅ ꯆꯥꯃꯤꯟꯅꯈꯤ ꯅꯨꯃꯤꯠꯇꯨꯒꯤ ꯄꯥꯔꯇꯤꯗꯨ ꯌꯥꯝꯁꯨ ꯏꯁꯄꯤꯁꯦꯜ ꯑꯣꯏ ꯌꯥꯝꯅꯁꯨ ꯅꯨꯡꯉꯥꯏ ꯌꯥꯝꯅꯁꯨ ꯃꯦꯃꯣꯔꯤ ꯑꯣꯏ ꯌꯥꯝꯅꯁꯨ ꯍꯥꯎꯋꯤ ꯆꯥꯛ ꯑꯦꯟꯁꯥꯡꯁꯤꯡꯗꯣ ꯑꯗꯨꯃꯥꯏꯅ ꯇꯧꯔꯒ ꯆꯥꯃꯤꯟꯅꯔꯕ ꯃꯇꯨꯡꯗ ꯑꯩꯗꯣ ꯏꯃꯥꯟꯅꯕꯤꯁꯤꯡꯒ ꯒꯥꯔꯗꯦꯟꯗ ꯀꯣꯏꯕ ꯆꯠꯂꯤ ꯅꯨꯃꯤꯠꯇꯣ ꯒꯥꯔꯗꯦꯟꯗꯨꯗ ꯂꯩꯁꯤꯡꯒꯤ ꯃꯔꯛꯇꯨꯗ ꯐꯣꯇꯣ ꯅꯝꯃꯤꯟꯅꯩ ꯏꯃꯥꯟꯅꯕꯤꯁꯤꯡꯒ ꯑꯗꯒꯤ ꯅꯨꯡꯁꯤ ꯅꯨꯡꯁꯤꯕ ꯐꯣꯇꯣ ꯃꯌꯥꯝ ꯑꯃꯗꯣ ꯉꯁꯤ ꯐꯥꯎꯕ ꯑꯩ ꯑꯦꯜꯕꯝꯗ ꯊꯝꯖꯤꯜꯂꯤ ꯑꯦꯜꯕꯝꯗ ꯑꯃꯨꯃꯨꯛ ꯐꯥꯛꯀꯠꯂ ꯌꯦꯡꯉꯒ ꯑꯩꯒꯤ ꯆꯍꯤ ꯀꯨꯟ ꯁꯨꯈꯤꯕꯒꯤ ꯕꯥꯔꯗꯦꯒꯤ ꯐꯣꯇꯣꯅꯤꯀꯣ ꯈꯟꯕꯗ ꯑꯩ ꯃꯊꯟꯇ ꯃꯤꯠꯇꯒꯤꯒ ꯄꯤ ꯇꯥꯔꯛꯑꯒ ꯌꯥꯝ ꯊꯤꯅ ꯑꯩꯉꯣꯟꯗ ꯅꯨꯡꯁꯤꯍꯟꯕ ꯐꯥꯎꯕꯗꯣ ꯑꯗꯨꯃꯥꯏꯅꯒ ꯑꯩ ꯇꯧꯋꯦ ꯌꯥꯝ ꯅꯨꯡꯁꯤ ꯅꯨꯃꯤꯠꯇꯨꯒꯤ ꯕꯥꯔꯗꯦꯗꯣ ꯆꯍꯤ ꯀꯨꯟꯒꯤ ꯃꯇꯨꯡꯗ ꯑꯩ ꯑꯇꯣꯞꯄ ꯑꯩꯒꯤ ꯆꯍꯤ ꯀꯨꯟꯃꯥꯊꯣꯏꯒꯤ ꯀꯨꯟꯅꯤꯊꯣꯏꯒꯤ ꯑꯗꯨꯝ ꯑꯩ ꯕꯥꯔꯗꯦ ꯄꯥꯔꯇꯤ ꯁꯦꯂꯦꯕ꯭ꯔꯦꯁꯟ ꯃꯌꯥꯝ ꯇꯧꯈ꯭ꯔꯦ ꯏꯃꯥꯟꯅꯕꯤ ꯃꯌꯥꯝ ꯏꯟꯚꯥꯏꯠ ꯇꯧꯋꯤ ꯅꯨꯃꯤꯠꯇꯨꯗ ꯊꯣꯡꯈꯤꯕ ꯑꯗꯨꯃꯥꯏꯅ ꯆꯥꯛ ꯑꯦꯟꯁꯥꯡ ꯃꯊꯦꯜ ꯃꯊꯦꯜ ꯃꯌꯥꯝ ꯑꯃ ꯊꯣꯡꯉꯦ ꯑꯗꯨꯕꯨ ꯑꯇꯩ ꯃꯇꯝꯗꯁꯨ ꯑꯗꯨꯝ ꯅꯨꯡꯉꯥꯏ ꯅꯨꯡꯉꯥꯏꯇꯦ ꯍꯥꯏꯕꯗꯤ ꯅꯠꯇꯦ ꯑꯗꯨꯕꯨ ꯆꯍꯤ ꯀꯨꯟꯒꯤ ꯕꯥꯔꯗꯦꯒꯤ ꯅꯨꯡꯉꯥꯏꯕꯗꯣ ꯑꯗꯨꯒꯤ ꯅꯨꯡꯉꯥꯏꯕꯗꯨꯗꯤ ꯑꯃꯨꯛꯍꯟꯅꯗꯤ ꯑꯩꯉꯣꯟꯗ ꯐꯥꯎꯈꯤꯗ꯭ꯔꯦ ꯑꯇꯣꯞꯄ ꯕꯥꯔꯗꯦꯗꯗꯤ ꯅꯨꯃꯤꯠꯇꯨꯒꯤꯗꯤ ꯌꯥꯝꯅ ꯈꯪꯗꯦ ꯑꯩ ꯍꯥꯏꯐꯝ ꯈꯪꯗꯅ ꯆꯤꯟꯗ ꯍꯥꯏꯗꯣꯛꯄ ꯉꯝꯗ꯭ꯔꯦ ꯑꯩ ꯑꯗꯨꯛꯀꯤ ꯃꯇꯤꯛ ꯅꯨꯡꯉꯥꯏ ꯍꯥꯏꯇꯥꯔꯦ ꯑꯗꯣ ꯑꯇꯣꯞꯄ ꯃꯇꯝꯗ ꯇꯧꯕ ꯁꯦꯂꯦꯕ꯭ꯔꯦꯁꯟꯗꯗꯤ ꯅꯨꯡꯉꯥꯏ ꯑꯗꯨꯕꯨ ꯅꯨꯃꯤꯠꯇꯨꯗ ꯐꯥꯎꯈꯤꯕ ꯑꯗꯨꯃꯥꯏꯅꯗꯤ ꯑꯇꯣꯞꯄ ꯃꯇꯝꯗꯗꯤ ꯐꯥꯎꯈꯤꯗ꯭ꯔꯦ ꯑꯗꯨꯒ ꯑꯩ ꯍꯧꯖꯤꯛ ꯆꯍꯤ ꯅꯤꯐꯨ ꯇꯔꯨꯛ ꯁꯨꯔꯦ ꯅꯤꯐꯨ ꯇꯔꯨꯛꯁꯤꯒꯤ ꯃꯇꯨꯡꯗ ꯑꯩ ꯆꯍꯤ ꯅꯤꯐꯨ ꯇꯔꯦꯠ ꯅꯤꯐꯨ ꯅꯤꯄꯥꯟ ꯅꯤꯐꯨ ꯃꯄꯥꯟ ꯌꯥꯡꯈꯩ ꯑꯗꯨꯝ ꯃꯇꯝ ꯃꯇꯝꯒꯤ ꯆꯍꯤ ꯍꯥꯞꯀꯠꯂꯛꯀꯅꯤ ꯑꯗꯨꯕꯨ ꯑꯩꯅ ꯆꯍꯤ ꯀꯨꯟꯒꯤ ꯃꯇꯝꯗ ꯇꯧꯈꯤꯕ ꯑꯩꯒꯤ ꯕꯥꯔꯗꯦ ꯑꯩꯉꯣꯟꯗ ꯌꯥꯝꯅ ꯏꯁꯄꯤꯁꯦꯜ ꯑꯣꯏꯈꯤꯕ ꯌꯥꯝꯅ ꯃꯦꯃꯣꯔꯤ ꯑꯣꯏꯈꯤꯕ ꯑꯗꯨꯃꯥꯏꯅ ꯑꯃꯨꯛꯇꯪ ꯑꯗꯨꯃꯥꯏꯅ ꯐꯥꯎꯕ ꯕꯥꯔꯗꯦ ꯑꯃ ꯑꯩ ꯃꯌꯥꯝ ꯏꯃꯥꯟꯅꯕꯤ ꯃꯌꯥꯝꯁꯦ ꯄꯨꯜꯂꯒ ꯑꯩ ꯑꯃꯨꯛꯇꯪꯗꯤ ꯇꯧꯒꯦ ꯍꯥꯏꯕꯒꯤ ꯑꯩꯉꯣꯟꯗ ꯑꯗꯨꯝ ꯋꯥꯈꯜꯗ ꯈꯜꯂꯒꯗꯤ ꯂꯩ ꯍꯥꯏꯕꯗꯤ ꯍꯧꯖꯤꯛ ꯀꯥꯟꯗꯤ ꯑꯗꯨꯝ ꯆꯍꯤ ꯌꯥꯝꯅꯔꯕꯅꯤꯅ ꯃꯇꯝꯗꯨꯗ ꯇꯤꯟꯅꯈꯤꯕ ꯏꯃꯥꯟꯅꯕꯤ ꯏꯃꯥꯟꯅꯕꯁꯤꯡꯗꯣ ꯃꯥꯒꯤ ꯃꯥꯒꯤ ꯂꯥꯏꯟꯗ ꯂꯣꯏꯅꯃꯛ ꯆꯠꯅꯈ꯭ꯔꯦ ꯃꯆꯥ ꯃꯁꯨ ꯁꯦꯝꯕꯒꯤ ꯃꯥꯒꯤ ꯃꯥꯒꯤ ꯁꯤꯟꯐꯝꯒꯤ ꯑꯗꯨꯃꯥꯏꯅ ꯂꯣꯏꯅꯃꯛ ꯂꯩꯅꯈ꯭ꯔꯦ ꯑꯗꯨꯃꯛꯄꯨ ꯑꯃꯨꯛꯇꯪꯗꯤ ꯑꯩꯉꯣꯟꯗ ꯄꯨꯟꯅꯤꯡꯕꯒꯤ ꯑꯄꯥꯝꯕ ꯑꯃ ꯑꯗꯨꯝ ꯐꯥꯎꯋꯦ ꯑꯗꯨꯒꯤ ꯄꯨꯟꯕ ꯃꯇꯝꯗꯨꯗꯤ ꯌꯥꯝ ꯊꯤꯅ ꯑꯗꯨꯃꯥꯏꯅ ꯏꯁꯄꯤꯁꯦꯜ ꯑꯣꯏꯕ ꯌꯥꯝꯅ ꯃꯦꯃꯣꯔꯤ ꯑꯣꯏꯕ ꯃꯑꯣꯡꯗ ꯑꯩ ꯄꯨꯟꯕ ꯐꯪꯖꯒꯦ ꯍꯥꯏꯕꯗꯤ ꯑꯩ ꯏꯁꯣꯔꯗ ꯑꯗꯨꯝ ꯑꯩ ꯈꯨꯔꯨꯝꯖꯩ